ꯑꯥ ꯍꯜꯂꯣ ꯑꯥ ꯍꯥꯏꯕꯤꯔꯛꯑꯣ ꯑꯥ ꯍꯣꯏ ꯇꯧꯔꯛꯑꯣ ꯇꯣꯔꯛꯑꯣ ꯀꯔꯤ ꯃꯇꯥꯡꯗꯅꯣ

ꯑꯥ ꯑꯥ

ꯑꯥ ꯍꯣꯏ ꯍꯣꯏ ꯀꯩꯇꯧꯕ꯭ꯔꯥ ꯃꯣꯏꯅ ꯇꯧꯔꯛꯄꯒꯤ ꯅꯝꯕꯔ ꯀꯩꯀꯥ ꯅꯪꯉꯣꯟꯗ ꯏꯚꯤꯗꯦꯟꯁ ꯂꯩꯕ꯭ꯔꯣ

ꯑꯣ ꯌꯥꯝ ꯐꯩ ꯑꯗꯨ ꯑꯣꯏꯔꯗꯤ ꯅꯪ ꯑꯗꯨ ꯊꯝꯍꯧꯔꯤꯗꯨ ꯑꯗꯨ ꯑꯣꯏꯔ ꯇꯥꯔꯗꯤ ꯁꯨꯃꯥꯏꯅ ꯇꯧꯔꯁꯤ ꯅꯪ ꯑꯃꯨꯛꯇꯪ ꯄꯨꯂꯤꯁ ꯏꯁꯇꯦꯁꯟꯗ ꯂꯥꯛꯑꯣ ꯑꯗꯨꯒ ꯑꯦꯐ ꯑꯥꯏ ꯑꯥꯔ ꯑꯃ ꯀꯩꯗꯧꯔꯁꯤ ꯄꯥꯜꯂꯁꯤ ꯑꯗꯨꯒ ꯃꯈꯥ ꯇꯥꯕ ꯑꯦꯛꯁꯟꯗꯨ ꯑꯗꯨ ꯃꯥꯏꯅ ꯇꯧꯔꯒ ꯂꯧꯈꯠꯂꯁꯤ ꯑꯗꯨ ꯅꯪ ꯍꯌꯦꯡ ꯂꯥꯛꯄ ꯌꯥꯒꯗ꯭ꯔꯣ ꯍꯌꯦꯡ ꯄꯨꯡ ꯇꯔꯥ ꯃꯈꯥꯏ ꯑꯗꯨꯋꯥꯏꯗ ꯑꯗꯨꯝ ꯂꯥꯛꯑꯣ ꯌꯥꯔꯦ ꯍꯣꯏ ꯍꯣꯏ ꯐꯔꯦ ꯐꯔꯦ ꯎꯝ